ꯍꯜꯂꯣ ꯊꯣꯏꯕꯤ ꯔꯦꯁꯇꯨꯔꯦꯟꯒꯤ ꯀꯥꯎꯟꯇꯔ ꯑꯣꯏꯕꯤꯔꯕꯣ ꯃꯁꯤꯗ ꯑꯩ ꯑꯩꯅ ꯇꯧꯖꯈꯤꯕ ꯑꯣꯗꯔ ꯑꯗꯨ ꯑꯩꯒꯤ ꯏꯅꯥꯛ ꯌꯧꯔꯛꯑꯦ ꯇꯧꯕꯇꯕꯨ ꯑꯩꯅ ꯇꯧꯖꯈꯤꯕ ꯑꯣꯗꯔ ꯑꯗꯨꯒ ꯑꯣꯟꯅ ꯇꯩꯅꯕ ꯉꯥꯛꯇ ꯑꯣꯏꯅ ꯌꯧꯔꯛꯑꯦ ꯑꯩꯒꯤ ꯏꯅꯥꯛꯇ ꯑꯗꯨꯅ ꯑꯩꯒꯤꯗ ꯂꯩꯔꯤꯕ ꯄꯣꯠ ꯑꯁꯤ ꯑꯝꯇꯪ ꯀꯥꯎꯟꯇꯔꯗ ꯂꯩꯔꯤꯕ ꯀꯩꯅꯣꯅ ꯁꯤꯟꯕꯤꯔꯒ ꯗꯤꯜꯂꯤꯚꯔꯤ ꯇꯧꯔꯤꯕ ꯅꯨꯄꯥ ꯃꯆꯥ ꯑꯗꯨ ꯂꯥꯛꯍꯟꯕꯤꯗꯨꯅ ꯑꯩꯒꯤ ꯄꯣꯠꯁꯤ ꯑꯝꯇꯪ ꯂꯧꯈꯠꯄꯤꯅꯕ ꯇꯧꯕꯤꯌꯣ ꯑꯗꯨꯒ ꯃꯇꯨꯡꯗꯗꯤ ꯁꯨꯃꯥꯏꯅ ꯃꯤꯒꯤ ꯑꯣꯗꯔ ꯑꯃ ꯇꯧꯕ ꯃꯇꯝꯗ ꯃꯨꯟꯅ ꯆꯦꯛ ꯇꯧꯔꯕ ꯃꯇꯨꯡꯗ ꯆꯨꯝꯃꯤ ꯅꯠꯇ꯭ꯔꯒ ꯂꯥꯜꯂꯤ ꯍꯥꯏꯕꯗꯨ ꯈꯪꯉꯕ ꯃꯇꯨꯡꯗ ꯑꯣꯏꯅ ꯑꯣꯗꯔ ꯇꯧꯕꯤꯌꯨ ꯍꯥꯏꯖꯔꯤ ꯊꯝꯖꯔꯒꯦ